ꯍꯣꯏ ꯄꯤꯈ꯭ꯔꯦ ꯑꯩꯅ ꯑꯩꯒ ꯌꯥꯝꯅ ꯂꯨꯅ ꯇꯤꯟꯅꯖꯕ ꯏꯃꯥꯟꯅꯕꯤ ꯑꯃꯗ ꯄꯣꯠꯁꯛ ꯑꯃ ꯄꯤꯈꯤꯕꯅꯤ ꯞꯣꯠ ꯑꯗꯨ ꯑꯩꯅ ꯄꯦꯄ꯭ꯔꯅ ꯁꯥꯕ ꯂꯩ ꯑꯃꯁꯨꯡ ꯂꯩ ꯍꯥꯞꯐꯝ ꯄꯤꯈꯤꯕꯅꯤ ꯃꯍꯥꯛꯅꯁꯨ ꯌꯥꯝꯅ ꯄꯥꯝꯅ ꯂꯧꯈꯤ ꯑꯃꯁꯨꯡ ꯄꯣꯠꯇꯨꯒꯤ ꯊꯥꯒꯠꯄ ꯋꯥꯍꯩ ꯀꯌꯥ ꯍꯥꯏꯔꯛꯈꯤ ꯃꯗꯣ ꯏꯁꯥꯅ ꯑꯩꯅ ꯁꯥꯔꯒ ꯄꯤꯕ ꯑꯣꯏꯕꯅ ꯌꯥꯝꯅ ꯍꯔꯥꯎꯕꯁꯨ ꯄꯣꯛꯈꯤ ꯑꯗꯨꯒ ꯑꯩꯅꯁꯨ ꯑꯩꯒꯤ ꯏꯃꯥꯟꯅꯕ ꯑꯃꯗꯒꯤ ꯐꯪꯈ꯭ꯔꯦ ꯑꯩꯉꯣꯟꯗꯁꯨ ꯃꯈꯣꯏꯅ ꯈꯨꯗꯣꯜꯄꯣꯠ ꯑꯣꯏꯅ ꯄꯤꯔꯛꯈꯤ ꯈꯨꯗꯣꯜꯄꯣꯠ ꯑꯗꯨꯗꯤ ꯒ꯭ꯂꯥꯁꯅ ꯁꯦꯝꯕ ꯃꯅꯨꯡꯗ ꯗꯣꯜ ꯍꯥꯞꯄꯒ ꯌꯥꯝ ꯐꯖꯩ ꯌꯦꯡꯕ ꯃꯇꯝꯗ ꯌꯥꯝꯅ ꯑꯩꯅꯁꯨ ꯌꯥꯝꯅ ꯄꯥꯝꯖꯕ ꯑꯅꯗꯨꯒꯨꯝꯕ ꯄꯣꯠ ꯑꯃ ꯑꯣꯏꯈꯤ ꯑꯗꯨꯒ ꯆꯨꯝꯃꯦ ꯑꯩ ꯏꯁꯥꯃꯛ ꯍꯦꯟꯃꯦꯠ ꯑꯥꯔꯠ ꯌꯥꯝꯅ ꯄꯥꯝꯖꯩ ꯃꯔꯝꯗꯤ ꯍꯦꯟꯃꯦꯠ ꯑꯥꯔꯠ ꯍꯥꯏꯕꯁꯦ ꯌꯥꯝꯅ ꯉꯛꯅꯤꯡꯉꯥꯏ ꯑꯣꯏꯕꯅꯦ ꯀ꯭ꯔꯦꯇꯤꯕꯤꯇꯤ ꯌꯥꯝꯅ ꯑꯣꯏ ꯍꯥꯏꯕꯗꯤ ꯑꯩꯈꯣꯏꯅ ꯀꯔꯤꯒꯨꯝꯕ ꯍꯦꯟꯃꯦꯠ ꯑꯥꯔꯠ ꯁꯦ ꯑꯩꯈꯣꯏꯅ ꯇꯧꯕ ꯇꯥꯔꯒꯗꯤ ꯈꯨꯠꯅ ꯄꯣꯠ ꯆꯩ ꯁꯥꯕ ꯌꯨꯝꯒꯤ ꯑꯣꯏꯔꯒꯁꯨ ꯅꯠꯇ꯭ꯔꯒ ꯈꯨꯗꯣꯜ ꯄꯤꯅꯕ ꯑꯣꯏꯔꯒꯁꯨ ꯁꯥꯕ ꯇꯥꯔꯒꯗꯤ ꯃꯗꯨꯒꯤ ꯁꯥꯕ ꯃꯇꯝꯗ ꯑꯩꯈꯣꯏꯗ ꯁꯥꯕꯒꯤ ꯁ꯭ꯀꯤꯜꯗꯨꯁꯨ ꯍꯦꯟꯒꯠꯍꯜꯂꯤ ꯑꯗꯨꯒ ꯄꯣꯠ ꯑꯃ ꯁꯥꯕ ꯃꯇꯝꯗ ꯑꯩꯈꯣꯏꯅ ꯃꯥꯔꯀꯦꯠꯇꯒꯤ ꯂꯩꯔꯨꯕ ꯃꯇꯝꯗꯗꯤ ꯄꯣꯠꯁꯦ ꯀꯃꯥꯏꯅ ꯁꯥꯔꯛꯄꯅꯣ ꯃꯁꯤ ꯀꯃꯥꯏꯅ ꯑꯣꯏꯔꯛꯄꯅꯣ ꯍꯥꯏꯕꯗꯨꯁꯨ ꯈꯪꯗꯦ ꯃꯗꯨꯒꯤ ꯄꯣꯠꯇꯣ ꯁꯥꯕ ꯃꯇꯝꯗ ꯀꯌꯥꯝ ꯌꯥꯝꯅ ꯋꯥꯕ ꯀꯩꯗꯧꯕ ꯍꯥꯏꯕꯁꯨ ꯑꯝꯇ ꯈꯪꯗꯦ ꯑꯗꯨꯕꯨ ꯑꯩꯈꯣꯏꯅ ꯏꯁꯥꯅ ꯁꯥꯖꯕ ꯇꯥꯔꯒꯗꯤ ꯑꯗꯨꯒꯤ ꯄꯣꯠꯇꯨꯒꯤ ꯚꯦꯂꯨꯁꯨ ꯈꯪꯉꯦ ꯑꯗꯨꯒ ꯈ꯭ꯋꯥꯏꯗꯒꯤ ꯃꯔꯨꯑꯣꯏꯕ ꯄꯣꯏꯟ ꯍꯥꯏꯌꯣ ꯍꯥꯏ ꯇꯥꯔꯒꯗꯤ ꯍꯦꯟꯃꯦꯠ ꯑꯥꯔꯠ ꯍꯥꯏꯕꯁꯦ ꯃꯦꯆꯤꯟꯅ ꯁꯥꯔꯛꯄ ꯄꯣꯠꯁꯤꯡꯗꯒꯤ ꯇꯣꯞ ꯇꯣꯞꯄꯤ ꯌꯥꯝꯅ ꯌꯨꯅꯤꯛ ꯑꯣꯏ ꯀꯩ ꯃꯔꯝꯒꯤꯅꯣ ꯍꯥꯏꯔꯒꯗꯤ ꯑꯩꯈꯣꯏꯅ ꯍꯦꯟꯃꯦꯠ ꯑꯥꯔꯠꯇ ꯑꯩꯈꯣꯏꯅ ꯁꯦꯝꯅꯤꯡꯉꯤꯕ ꯑꯩꯈꯣꯏꯅ ꯄꯥꯝꯖꯔꯤꯕ ꯃꯑꯣꯡꯗꯣ ꯁꯦꯝꯕ ꯃꯇꯝꯗ ꯏꯁꯥꯅ ꯄꯥꯝꯕ ꯏꯁꯥꯒꯤ ꯋꯥꯈꯜꯗ ꯂꯩꯔꯤꯕ ꯄꯣꯠꯇ ꯑꯗꯨꯃꯛ ꯑꯣꯏꯅꯕ ꯁꯦꯝꯕ ꯉꯝꯃꯤ ꯕꯠ ꯑꯗꯨꯕꯨ ꯑꯩꯈꯣꯏꯅ ꯕꯖꯥꯔꯗꯒꯤ ꯅꯠꯇ꯭ꯔꯒ ꯃꯦꯆꯤꯟꯅ ꯁꯥꯕ ꯄꯣꯠ ꯑꯃ ꯑꯩꯈꯣꯏꯅ ꯂꯩꯔꯨꯕ ꯃꯇꯝꯗꯗꯤ ꯑꯣꯏꯍꯟꯅꯤꯡꯉꯤꯕ ꯑꯩꯈꯣꯏꯅ ꯄꯥꯝꯖꯔꯤꯕ ꯃꯑꯣꯡꯗꯣ ꯑꯗꯨ ꯑꯣꯏꯅ ꯐꯪꯕꯁꯨ ꯑꯩꯈꯣꯏꯅ ꯉꯝꯗꯦ ꯗꯦꯟ ꯑꯗꯨꯒ ꯑꯩꯈꯣꯏꯅ ꯍꯦꯟꯃꯦꯠ ꯑꯥꯔꯠꯇ ꯑꯩꯈꯣꯏꯅ ꯀꯅꯥꯒꯨꯝꯕ ꯑꯃꯗ ꯈꯨꯠꯅ ꯁꯦꯝꯖꯔꯒ ꯁꯥꯖꯔꯒ ꯈꯨꯗꯣꯜ ꯇꯧꯕ ꯇꯥꯔꯦ ꯑꯗꯨ ꯑꯣꯏꯕ ꯇꯥꯔꯒꯗꯤ ꯑꯩꯈꯣꯏꯅ ꯑꯇꯣꯞꯄ ꯀꯅꯥꯒꯨꯝꯕ ꯑꯃꯗꯨꯅ ꯑꯩꯅ ꯍꯣꯠꯅꯖꯔꯒ ꯑꯩꯒꯤ ꯑꯗꯨꯛꯌꯥꯝ ꯐꯖꯅ ꯃꯉꯣꯟꯗ ꯄꯤꯕ ꯑꯩꯅ ꯍꯣꯠꯅꯔꯒ ꯃꯉꯣꯟꯗ ꯄꯤꯕ ꯃꯇꯝꯗ ꯃꯥꯅ ꯍꯔꯥꯎꯅ ꯂꯧꯖꯈꯤꯕꯗꯣ ꯃꯗꯣ ꯑꯩꯅ ꯋꯥꯅ ꯍꯣꯠꯅꯖꯔꯒ ꯇꯧꯈꯤꯕꯅꯦ ꯍꯥꯏꯕ ꯃꯇꯝꯗ ꯃꯉꯣꯟꯗ ꯐꯪꯏꯕ ꯅꯨꯉꯥꯏꯕꯒꯤ ꯍꯔꯥꯎꯕꯒꯤ ꯃꯥꯏꯊꯣꯡ ꯍꯔꯥꯎꯕꯒꯤ ꯃꯑꯣꯡ ꯃꯇꯧ ꯑꯃꯁꯨꯡ ꯃꯥꯅ ꯍꯥꯏꯔꯝꯕ ꯊꯥꯒꯠ ꯋꯥꯍꯩꯗꯣ ꯇꯥꯕ ꯃꯇꯝꯗ ꯃꯁꯤꯒꯤ ꯄꯣꯠꯁꯦ ꯑꯩꯅ ꯁꯦꯝꯖꯈꯤꯕꯅꯤ ꯑꯩꯅ ꯃꯥꯒꯤꯗꯃꯛꯇ ꯍꯣꯠꯅꯖꯈꯤꯕꯅꯤ ꯍꯥꯏꯕ ꯈꯜꯂꯒ ꯄꯨꯛꯅꯤꯡꯗ ꯍꯔꯥꯎꯕ ꯌꯥꯝ ꯄꯣꯛꯏ